ꯑꯩꯍꯥꯛꯀꯤ ꯈꯨꯡꯒꯪꯗ ꯈꯣꯏꯅ ꯆꯤꯛꯄꯗ ꯁꯤꯖꯤꯟꯅꯕ ꯍꯤꯗꯥꯛ ꯍꯥꯏꯔꯒꯗꯤ ꯈꯣꯏꯅ ꯆꯤꯛꯐꯃꯗ ꯆꯟꯗꯣꯜ ꯇꯩꯕ ꯄꯥꯡꯈꯣꯛꯂꯥ ꯃꯍꯤ ꯇꯩꯕ ꯅꯠꯇ꯭ꯔꯒ ꯐꯨ ꯃꯔꯨꯅ ꯈꯣꯏꯒꯤ ꯃꯍꯨ ꯑꯗꯨ ꯆꯞꯂꯒ ꯁꯠꯇꯣꯛꯄ ꯑꯁꯤꯅꯤ